ꯍꯦꯜꯂꯣ ꯍꯥꯎ ꯑꯥ ꯍꯥꯏꯑꯣ ꯌꯥꯅꯤꯑꯦ

ꯑꯗꯨꯗ ꯆꯠꯄꯕꯨꯗꯤ ꯌꯥꯏ ꯌꯥꯕ ꯇꯥꯔꯒꯁꯨ ꯑꯩꯈꯣꯏꯅ ꯅꯣꯏꯗꯒꯤ ꯂꯧꯈꯠꯈꯤꯕ ꯕꯗꯖꯦꯠꯇꯨꯒꯤ ꯗꯨꯅꯗꯤ ꯑꯗꯨꯒꯤ ꯄꯣꯠꯇꯣ ꯏꯟꯚꯦꯁ ꯇꯧꯕꯗꯤ ꯈꯔ ꯋꯥꯅꯦꯅ ꯈꯟꯂꯦ ꯑꯗꯨꯗꯨꯅ ꯑꯩꯈꯣꯏ ꯑꯣꯖꯥ ꯃꯌꯥꯝ ꯑꯝꯇ ꯇꯥꯟꯅꯔꯛꯈꯤꯒꯦ ꯃꯦꯇꯤꯡ ꯑꯃ ꯇꯧꯔꯛꯈꯤꯒꯦ ꯑꯗꯨꯗꯨꯒ ꯅꯣꯏꯗ ꯑꯦꯅꯥꯎꯟꯁ ꯇꯧꯔꯛꯑꯒꯦ ꯍꯣ ꯍꯣꯏ ꯐꯔꯦ ꯐꯔꯦ ꯑꯗꯨꯗꯤ ꯄꯥꯎꯗꯣ ꯑꯗꯨꯝ ꯍꯥꯏꯔꯛꯑꯒꯦ ꯀꯣ